ꯍꯜꯂꯣ ꯍꯜꯂꯣ ꯑꯥ ꯑꯩꯁꯦ ꯇꯨꯔ ꯆꯠꯅꯤꯡꯕ ꯑꯗꯨꯒꯤ ꯒꯥꯔꯤ ꯐꯪꯒꯦꯔꯣ ꯑꯩꯈꯣꯏꯅꯀꯣ ꯁꯤꯝꯂꯥꯗ ꯆꯠꯅꯤꯡꯕ ꯑꯗꯨ ꯀꯔꯝꯕ ꯃꯇꯝ ꯑꯦꯄ꯭ꯔꯤꯜ ꯑꯗꯨꯋꯥꯏꯗ ꯇꯧꯁꯤꯔ ꯑꯥ ꯑꯦꯄ꯭ꯔꯤꯜ ꯇꯥꯡ

ꯑꯥ ꯍꯣꯏ ꯑꯗꯨ ꯑꯩꯈꯣꯏꯁꯦ ꯃꯤ ꯆꯥꯃꯅꯦ ꯆꯥꯃ ꯎꯝ ꯑꯥ ꯕꯁ ꯑꯅꯤ ꯀꯣ ꯑꯗꯨꯒ ꯍꯣꯇꯦꯜ ꯇꯨꯝꯐꯝ ꯆꯥꯅꯤꯡꯉꯥꯏ ꯑꯗꯨꯗꯤ ꯑꯗꯨꯒꯨꯝꯕꯗꯤ ꯅꯈꯣꯏꯅ ꯂꯣꯏꯅꯃꯛ ꯑꯦꯔꯦꯟꯁ ꯇꯧꯕꯤꯒꯗ꯭ꯔ ꯀꯃꯥꯏꯅ ꯇꯧꯒꯦ

ꯑꯣ ꯑꯣ ꯑꯣ ꯑꯗꯨꯗꯤ ꯑꯩꯈꯣꯏꯁꯦ ꯃꯤ ꯆꯥꯃꯅꯦ ꯑꯗꯨꯒ ꯑꯦꯄ꯭ꯔꯤꯜ ꯇꯥꯡ ꯇꯔꯥꯃꯉꯥ ꯎꯝ ꯑꯗꯨꯗ ꯑꯗꯨꯗꯤ ꯒꯥꯔꯤꯁꯦ ꯅꯈꯣꯏꯅ ꯊꯥꯔꯛꯀꯦꯔꯥ ꯀꯃꯥꯏ ꯇꯧꯒꯦ ꯍꯣꯏ ꯍꯣꯏ ꯌꯥꯏ ꯑꯣ ꯐꯔꯦ ꯐꯔꯦ ꯑꯗꯨꯗꯤ ꯑꯗꯨꯗꯤ

ꯑꯩꯈꯣꯏꯁꯦ ꯇꯣꯏꯅ ꯆꯠꯇꯕꯅꯤꯅ ꯅꯨꯃꯤꯠꯁꯨ ꯇꯔꯥꯅꯤꯊꯣꯏꯒꯨꯝꯕ ꯂꯩꯅꯤꯡꯉꯦ ꯎꯝ ꯎꯝ ꯅꯨꯃꯤꯠ ꯇꯔꯥꯅꯤꯊꯣꯏꯒꯨꯝꯕ ꯑꯗꯨ ꯆꯥꯕ ꯈꯣꯠꯄ ꯑꯁꯤꯁꯤꯡꯗꯤ ꯑꯗꯨꯗ ꯀꯔꯤ ꯀꯔꯤ ꯐꯪꯉꯦ ꯆꯥꯕꯗꯤ ꯑꯣ ꯑꯣ ꯑꯣ ꯆꯤꯛꯀꯟꯒꯨꯝꯕꯁꯨ ꯑꯗꯨꯝ ꯐꯪꯒꯅꯤꯀꯣ ꯑꯣ ꯍꯣꯏ ꯍꯣꯏ ꯑꯗꯨꯗꯤ ꯂꯣꯏꯅꯃꯛ ꯅꯈꯣꯏꯅ ꯑꯦꯔꯦꯟꯁ ꯇꯧꯕꯤꯔꯒ ꯊꯝꯕꯤꯌꯣ ꯑꯥ ꯑꯥ ꯍꯣꯏ ꯍꯣꯏ ꯊꯦꯡꯀ꯭ꯌꯨ